ꯍꯜꯂꯣ

ꯑꯩꯈꯣꯏꯒꯤ ꯗꯨꯀꯥꯟꯗꯥꯔ ꯈꯣꯡꯎꯞ ꯌꯣꯟꯕ ꯗꯨꯀꯥꯟꯗꯥꯔꯗꯨ ꯅꯠꯇ꯭ꯔꯣ ꯑꯣ ꯑꯣ ꯅꯍꯥꯟ ꯑꯩꯒꯤꯁꯨ ꯈꯣꯡꯎꯞ ꯑꯃ ꯂꯧꯕꯅꯦ ꯑꯗꯨꯗ ꯈꯣꯡꯎꯞꯇꯨꯁꯨ ꯈꯤꯇꯪ ꯑꯩꯉꯣꯟꯗ ꯅꯨꯡꯉꯥꯏꯇꯕ ꯆꯥꯗ꯭ꯔꯥꯕ ꯍꯥꯏꯇꯔꯦ ꯑꯗꯒꯤ ꯑꯩꯈꯣꯏꯅ ꯈꯔ ꯃꯃꯟꯗꯨꯒ ꯂꯧꯔꯤꯕ ꯃꯃꯟꯗꯨꯒ ꯑꯗꯒꯤ ꯃꯥꯏ ꯀ꯭ꯋꯥꯂꯤꯇꯤꯗꯨ ꯈꯔ ꯑꯩꯈꯣꯏꯅ ꯊꯥꯖꯔꯨꯏꯗꯨꯒꯤ ꯃꯇꯨꯡ ꯏꯟꯅ ꯑꯣꯏꯔꯛꯇ꯭ꯔꯕ ꯍꯣꯏ ꯈꯣꯡꯎꯞꯇꯨ ꯄꯣꯠꯇꯨ ꯀꯔꯝꯃꯥꯏꯅ ꯇꯧꯕꯖꯥꯠꯅꯣ ꯑꯣ ꯑꯩꯈꯣꯏꯅ ꯌꯥꯝꯅ ꯊꯥꯖꯔꯨꯗꯕ ꯍꯥꯏꯇꯔꯦ ꯇꯠꯂꯛꯀꯅꯤ ꯑꯩꯈꯣꯏꯅ ꯄꯤꯔꯤꯕ ꯃꯃꯟꯗꯣ ꯄꯤꯔꯤ ꯃꯃꯟꯗꯨꯒ ꯑꯗꯒꯤ ꯑꯣꯏꯊꯣꯔꯛꯏꯕ ꯈꯣꯡꯎꯞꯇꯨꯒꯤ ꯃꯥꯒꯤ ꯀ꯭ꯋꯥꯂꯤꯇꯤꯗꯤ ꯌꯥꯝꯅ ꯆꯥꯟꯅꯗꯕ ꯍꯥꯏꯇꯔꯦ ꯑꯗꯨꯒ ꯀꯨꯏꯅ ꯇꯣꯡꯕ ꯌꯥꯗꯦꯕ ꯈꯣꯡꯎꯞꯇꯣ ꯀꯨꯏꯅ ꯇꯣꯡ ꯌꯥꯗꯕ ꯑꯗꯨꯅ ꯌꯥꯔꯒꯗꯤ ꯃꯍꯨꯠ ꯄꯤꯕ ꯌꯥꯕꯔꯥ ꯅꯠꯇ꯭ꯔꯒ ꯁꯤꯟꯕ ꯌꯥꯕꯔꯥ ꯑꯗꯨꯁꯨ ꯍꯥꯏꯐꯦꯠ ꯈꯪꯅꯤꯡꯕ ꯑꯣ ꯍꯧꯖꯤꯛ ꯈꯣꯡꯎꯞꯁꯦ ꯑꯅꯧ ꯑꯅꯧꯕ ꯈꯣꯡꯎꯞ ꯌꯥꯝ ꯂꯥꯛꯑꯕ꯭ꯔꯥ ꯀꯃꯥꯏꯅ ꯇꯧꯕ ꯗꯨꯀꯥꯟꯁꯦ ꯄꯨꯡ ꯀꯌꯥꯗꯒꯤ ꯍꯥꯡꯉꯤꯒꯦ ꯍꯧꯖꯤꯛ ꯃꯇꯝꯁꯨ ꯌꯥꯝ ꯐꯠꯇꯕꯅꯤꯅ ꯏꯔꯥꯡ ꯂꯩꯕꯅꯤꯅ ꯈꯣꯡꯎꯞꯁꯦ ꯅꯍꯥꯟꯒꯤ ꯑꯩꯈꯣꯏꯅ ꯂꯧꯕ ꯈꯣꯡꯎꯞꯇꯣ ꯑꯗꯨꯒꯤ ꯄ꯭ꯔꯥꯏꯁꯇꯨꯗ ꯑꯗꯨꯝ ꯄꯤꯒꯗꯣꯔꯤꯕ꯭ꯔꯥ ꯅꯠꯇ꯭ꯔꯒꯅ ꯈꯣꯡꯎꯞꯁꯤ ꯈꯣꯡꯎꯞꯀꯤ ꯃꯑꯣꯡ ꯌꯦꯡꯒ ꯍꯥꯏꯅꯒꯗꯧꯔꯤꯕ꯭ꯔꯥ ꯀꯃꯥꯏꯅ ꯇꯧꯕꯅꯣ ꯑꯗꯨꯝꯕ ꯈꯣꯡꯎꯞꯇꯣ ꯃꯔꯤ ꯃꯉꯥꯃꯨꯛ ꯄꯥꯝꯕꯅꯦ ꯑꯩꯒꯤꯇ ꯅꯠꯇꯅ ꯏꯃꯨꯡ ꯃꯅꯨꯡꯒꯤ ꯏꯃꯥꯟꯅꯕꯁꯤꯡꯒꯤ ꯈꯔ ꯂꯧꯒꯗꯕ ꯂꯩꯕ

ꯎꯝ

ꯈꯣꯡꯎꯞꯁꯦ ꯑꯥ ꯀꯌꯥꯃꯨꯛꯇꯤ ꯍꯦꯜꯂꯛꯀꯗꯕ ꯃꯥꯜꯂꯤ ꯅꯍꯥꯟꯒꯤ ꯄ꯭ꯔꯥꯏꯁꯇꯨꯗꯒꯤ ꯆꯧꯔꯥꯛꯅ ꯑꯩꯈꯣꯏꯁꯨ ꯔꯦꯗꯤ ꯇꯧꯔꯒ ꯂꯥꯛꯇ꯭ꯔꯗꯤ ꯑꯃꯨꯛ ꯌꯧꯔꯛꯑꯒ ꯈꯪꯍꯥꯏ ꯍꯥꯏꯖꯤꯜꯂꯛꯄꯁꯤ ꯅꯨꯡꯉꯥꯏꯇꯦꯗꯅ ꯂꯧꯗꯕꯤꯗ ꯍꯟꯅꯗ ꯂꯥꯞꯅ ꯂꯥꯛꯑꯒ ꯆꯦꯟꯕ ꯈꯣꯠꯄ ꯆꯣꯡꯕ ꯐꯟꯕꯗ ꯀꯩꯁꯨ ꯄ꯭ꯔꯣꯕ꯭ꯂꯦꯝ ꯂꯩꯔꯣꯏ ꯁꯦꯒꯥꯏ ꯈꯣꯀꯥꯏꯕ ꯑꯣꯍꯣ ꯋꯥꯜ ꯑꯣꯏꯅ ꯋꯥꯜ ꯑꯣꯏꯅ ꯀꯥꯏꯒꯗꯕ ꯈꯣꯡꯎꯞꯅꯦꯕ ꯑꯣ ꯃꯆꯨꯗꯤ ꯀꯔꯤ ꯀꯔꯤ ꯃꯆꯨ ꯌꯧꯔꯛꯑꯒꯦ ꯍꯧꯖꯤꯛ ꯐꯥꯎꯗ ꯎꯝ ꯌꯧꯔꯛꯀꯗꯕ ꯏꯁꯇꯣꯛꯇ ꯌꯧꯔꯛꯀꯗꯕ ꯃꯆꯨ ꯂꯩꯔꯤꯕ꯭ꯔꯣ ꯀꯃꯥꯏꯅ ꯇꯧꯕ ꯑꯣ ꯑꯣ ꯄꯣꯠꯁꯦ ꯍꯧꯖꯤꯛ ꯐꯥꯎꯗꯗꯤ ꯈꯔꯗꯤ ꯂꯥꯛꯑꯦ ꯍꯥꯏ ꯑꯗꯨ ꯍꯧꯖꯤꯛ ꯑꯦ ꯀꯩꯅꯣꯅ ꯀꯁꯇꯃꯔꯅ ꯀꯌꯥꯝꯗꯤ ꯂꯧꯒ꯭ꯔꯕꯒꯦ ꯀꯃꯥꯏꯅ ꯇꯧꯕꯒꯦ ꯑꯗꯨ ꯏꯁꯇꯣꯛꯇ ꯀꯌꯥꯝ ꯂꯩꯔꯤꯒꯦ ꯍꯧꯖꯤꯛ

ꯈꯣꯡꯎꯞ ꯕꯨꯠ ꯀꯨꯝꯕꯗꯤ ꯐꯪꯒꯗ꯭ꯔꯥ ꯕꯣꯟ ꯁꯥꯟꯅꯕꯒꯤ ꯕꯨꯠ ꯀꯨꯝꯕ ꯑꯗꯒꯤ ꯑꯩꯈꯣꯏꯒꯤ ꯃꯣꯖꯥꯒꯨꯝꯕ ꯀꯩꯒꯨꯝꯕ ꯂꯩꯗꯅ ꯕꯣꯟꯒꯤ ꯁꯥꯟꯅꯕꯗ ꯍꯦꯛ ꯆꯪꯕ ꯄꯣꯠꯆꯪꯁꯤꯡꯗꯣ ꯑꯣ ꯑꯣ ꯃꯥꯏ ꯕꯨꯠꯀꯤ ꯕꯣꯟ ꯁꯥꯟꯅꯕꯗ ꯁꯤꯖꯤꯟꯅꯅꯕ ꯕꯨꯠꯀꯤ ꯃꯥꯒꯤ ꯃꯃꯟ ꯐꯥꯎꯗꯤ ꯍꯣꯡꯉꯕꯗ ꯀꯌꯥ ꯐꯥꯎ ꯂꯩ ꯑꯗꯨꯒ ꯇꯥꯡꯉꯕꯗ ꯀꯌꯥ ꯐꯥꯎ ꯂꯩ ꯑꯗꯨꯁꯨ ꯑꯝꯇ ꯑꯥ ꯅꯤꯡꯁꯤꯡꯕꯤꯎꯅꯦ

ꯑꯣ ꯑꯇꯥꯡꯕꯗꯤ ꯂꯩꯇꯕ꯭ꯔꯣ ꯀꯃꯥꯏꯅ ꯇꯧꯕꯅꯣ ꯑꯇꯥꯡꯕ ꯑꯩꯈꯣꯏ ꯁꯤꯗ ꯁꯥꯟꯅꯕ ꯇꯐ ꯂꯥꯡꯗ ꯁꯥꯟꯅꯅꯕ ꯈꯣꯠꯅꯕ ꯈꯔ ꯀꯟꯕ ꯀ꯭ꯋꯥꯂꯤꯇꯤ ꯈꯔ ꯂꯩꯒꯗꯕ ꯈꯣꯡꯎꯞ ꯍꯥꯏꯇꯔꯦ ꯂꯧꯒꯗꯕ ꯄꯣꯠꯁꯤꯗꯤ ꯌꯥꯝꯕꯅꯤꯅ ꯑꯩꯈꯣꯏ ꯃꯤ ꯇꯔꯥ ꯇꯔꯦꯠ ꯇꯔꯥ ꯅꯤꯄꯤꯟ ꯃꯨꯛꯀꯤ ꯄꯨꯟꯅ ꯏꯁꯨ ꯇꯧꯒꯗꯕ ꯄꯣꯠꯅꯦꯕ ꯀ꯭ꯋꯥꯂꯤꯇꯤꯒꯤ ꯃꯈꯥ ꯀ꯭ꯋꯥꯂꯤꯇꯤꯗꯁꯨ ꯑꯩꯈꯣꯏꯅ ꯌꯥꯝꯅ ꯌꯦꯡꯅꯤꯡꯕ ꯍꯥꯏꯇꯔꯦ ꯄꯣꯠꯇꯣ ꯂꯧꯁꯤꯜꯂꯨꯔꯒ ꯑꯃꯨꯛꯀ ꯅꯣꯡ ꯅꯤꯅꯤ ꯁꯥꯟꯅꯔꯒ ꯇꯣꯉꯝꯃꯒ ꯇꯠꯈꯤꯕ ꯑꯣꯏꯔꯗꯤ ꯍꯧꯖꯤꯛ ꯀꯝꯄ꯭ꯂꯦꯟ ꯂꯥꯛꯅꯔꯤꯕ ꯁꯨꯃꯥꯏꯅ ꯃꯇꯨꯡꯁꯨ ꯂꯥꯛꯅꯕꯗꯨ ꯑꯩꯈꯣꯏꯅ ꯄꯥꯝꯗꯕ

ꯑꯣ ꯉꯁꯥꯏꯒꯤ ꯈꯣꯡꯎꯞ ꯑꯃ ꯋꯥꯜꯗ ꯀꯥꯎꯁꯟꯕꯗ ꯈꯣꯡꯎꯞ ꯀꯩꯁꯨ ꯇꯧꯔꯣꯏ ꯋꯥꯜ ꯀꯩꯅꯣ ꯇꯧꯅꯤ ꯍꯥꯏꯕꯗꯨꯒꯤ ꯏꯁꯇꯥꯏꯜꯅꯤꯅꯦ ꯑꯗꯨꯗꯤ ꯑꯣ ꯑꯗꯨ ꯅꯪꯒꯤ ꯈꯣꯡꯎꯞꯇꯣ ꯈꯣꯡꯎꯞꯇꯣ ꯑꯗꯨꯗꯤ ꯍꯌꯦꯡ ꯂꯥꯛꯄꯗ ꯍꯦꯛ ꯌꯦꯡꯉꯒꯦꯅꯦ ꯈꯣꯡꯎꯞꯇꯣ ꯗꯔꯖꯟ ꯄꯤꯁꯇꯣ ꯇꯔꯥꯒ ꯇꯔꯦꯠꯃꯨꯛ ꯗꯔꯀꯥꯔ ꯑꯣꯏꯒꯅꯤꯅꯦ ꯑꯗꯨꯒꯤ ꯈꯣꯡꯎꯞꯇꯨꯗ ꯃꯆꯨꯗꯤ ꯇꯣꯉꯥꯟ ꯇꯣꯉꯥꯟ ꯇꯧꯕꯤꯔꯣ ꯃꯥꯟꯅꯍꯟꯕꯤꯗꯕꯤ ꯑꯗꯨ ꯌꯥꯗ꯭ꯔꯒꯅ ꯃꯥꯟꯅꯔꯁꯨ ꯀꯩꯁꯨꯕꯨꯗꯤ ꯀꯥꯏꯗꯦ ꯑꯗꯨ ꯑꯣꯏꯔꯁꯨ ꯑꯇꯣꯞ ꯑꯇꯣꯞꯄ ꯄꯤꯅꯒꯗꯕ ꯃꯥ ꯃꯥꯒꯤ ꯇꯣꯡꯅꯒꯗꯕ ꯄꯣꯠ ꯑꯣꯏꯕꯅ ꯆꯌꯦꯠꯅꯕꯁꯨ ꯈꯔ ꯂꯥꯛꯀꯅꯦꯕ ꯑꯣ ꯑꯗꯨ ꯈꯣꯡꯎꯞꯇꯣ ꯅꯝꯕꯔꯗꯣ ꯀꯩꯅꯣꯃꯨꯛ ꯑꯣꯏꯕꯤꯔꯣꯅꯦ ꯁꯕꯦꯟꯗꯒꯤꯅ ꯇ꯭ꯋꯦꯟꯇꯤ ꯐꯥꯎꯕ ꯅꯝꯕꯔ ꯑꯣꯏꯍꯟꯕꯤꯎꯅꯦ ꯑꯥ ꯁꯕꯦꯟꯗꯒꯤ ꯍꯧꯔꯒ ꯇ꯭ꯋꯦꯟꯇꯤ ꯐꯥꯎ ꯃꯅꯨꯡꯗ ꯂꯩꯕ ꯍꯦꯛꯇ ꯇꯣꯡꯁꯤꯟꯕꯒ ꯍꯦꯛꯇ ꯆꯥꯟꯅꯒꯗꯕ ꯃꯤ ꯉꯥꯛꯇꯅꯦꯕ ꯑꯗꯨꯗ ꯆꯪꯒꯗꯕ ꯄꯣꯠ ꯆꯩ ꯒꯥꯠ ꯂꯥꯡ ꯃꯣꯖꯥ ꯅꯨꯡꯖꯥ ꯂꯣꯏꯅ ꯀꯩꯅꯣ ꯇꯧꯕꯤꯔꯣ ꯀ꯭ꯋꯥꯂꯤꯇꯤꯁꯨ ꯈꯔ ꯌꯦꯡꯕꯤꯔꯣ ꯃꯃꯟꯁꯨ ꯈꯔ ꯇꯥꯕꯤꯔꯣ ꯄꯨꯟꯅ ꯂꯧꯒꯗꯕ ꯑꯣꯏꯕꯅꯤꯅ ꯑꯣ ꯈꯣꯡꯎꯞ ꯑꯅꯤ ꯑꯣꯐꯔ ꯍꯥꯞꯀꯅꯦꯕ ꯑꯗꯨꯗꯤ ꯄꯨꯟꯅ ꯈꯣꯡꯎꯞ ꯇꯔꯥꯒ ꯇꯔꯦꯠ ꯑꯃꯒ ꯑꯗꯒꯤ ꯏꯁꯄꯣꯔꯠ ꯁꯨꯗꯨ ꯃꯉꯥ ꯑꯃꯒ ꯍꯌꯦꯡ ꯑꯗꯨꯝ ꯍꯥꯏꯅꯔꯁꯤ ꯑꯗꯨꯒ ꯄꯩꯁꯥꯗꯨꯁꯨ ꯈꯔ ꯌꯦꯡꯕꯤꯔꯣ ꯍꯥꯏꯔꯤ ꯃꯃꯟꯗꯨꯗꯒꯤ ꯂꯥꯞꯅꯁꯨ ꯂꯥꯛꯄꯅꯤꯅ ꯍꯣꯏ ꯑꯗꯨꯗꯤ ꯍꯌꯦꯡ ꯗꯨꯀꯥꯟꯗꯣ ꯍꯥꯡꯕꯒꯤ ꯃꯇꯝꯗꯨꯗ ꯑꯩꯈꯣꯏ ꯁꯣꯏꯗꯅ ꯌꯧꯁꯤꯜꯂꯛꯑꯒꯦ ꯑꯗꯨꯒ ꯄꯣꯠꯇꯨ ꯂꯧꯅꯅꯕ ꯑꯩꯈꯣꯏ ꯐꯣꯟꯗ ꯑꯗꯨꯝ ꯄꯥꯎ ꯐꯥꯎꯅꯔꯁꯦ ꯑꯣ ꯑꯣ ꯐꯔꯦ ꯐꯔꯦ ꯍꯌꯦꯡ ꯀꯣꯜ ꯇꯧꯖꯔꯛꯑꯒꯦ ꯑꯗꯨꯗꯤ ꯂꯥꯛꯄꯗ ꯑꯣ ꯐꯔꯦ ꯐꯔꯦ